ꯍꯜꯂꯣ ꯍꯌꯦꯡ ꯊꯕꯛ ꯆꯤꯟꯕ꯭ꯔꯥ ꯍꯌꯦꯡ ꯅꯪ ꯊꯕꯛ ꯂꯩꯇ꯭ꯔꯗꯤ ꯑꯩꯒꯤ ꯑꯦꯛꯁꯇ꯭ꯔꯥ ꯇꯥꯏꯝꯗꯨ ꯇꯧꯒꯦꯔꯥ ꯍꯥꯏꯅ ꯂꯩꯕꯀꯣ ꯍꯌꯦꯡꯁꯦ ꯑꯩ ꯑꯣꯐꯤꯁꯀꯤ ꯊꯕꯛ ꯑꯃ ꯂꯩꯔꯤꯀꯣ ꯑꯩꯒꯤ ꯑꯉꯥꯡ ꯈꯣꯏꯁꯦ ꯁ꯭ꯀꯨꯜ ꯀꯥꯒꯗꯧꯕꯒꯤꯀꯣ ꯑꯩꯁꯨ ꯊꯕꯛ ꯆꯠꯂ ꯍꯜꯂꯛꯄꯗꯨ ꯊꯦꯡꯅꯤꯕ ꯑꯣ ꯑꯩꯁꯨ ꯅꯪ ꯈꯤꯇꯪ ꯉꯟꯅ ꯂꯥꯛꯀꯦꯔꯥ ꯑꯉꯥꯡ ꯈꯣꯏꯁꯨꯀꯣ ꯀꯔꯤ ꯍꯥꯏꯔꯦ ꯌꯥꯔꯗꯤ ꯄꯨꯡ ꯇꯔꯨꯛꯇ ꯂꯥꯛꯑꯣ

ꯑꯗꯨ ꯑꯉꯥꯡꯈꯣꯏ ꯁ꯭ꯀꯨꯜ ꯀꯥꯗ꯭ꯔꯤꯉꯩꯗ ꯅꯪ ꯇꯤꯐꯤꯟꯒꯨꯝꯕ ꯆꯥꯛ ꯑꯦꯟꯁꯥꯡꯒꯨꯝꯕ ꯊꯣꯡꯕꯤꯌꯣꯀꯣ ꯑꯉꯥꯡꯈꯣꯏꯒꯤ ꯕꯤꯁꯀꯤꯠꯒꯨꯝꯕ ꯁꯥꯒꯨꯝꯕ ꯌꯥꯝ ꯆꯥꯕ ꯌꯥꯗꯕꯅꯤ ꯌꯥꯏ ꯍꯌꯦꯡꯁꯦ ꯑꯣꯐꯤꯁꯀꯤ ꯊꯕꯛꯅ ꯑꯩ ꯈꯖꯤꯛꯇꯪ ꯊꯕꯛ ꯆꯤꯟꯒꯅꯤ ꯅꯪ ꯐꯖꯅ ꯌꯦꯡꯕꯤꯌꯣꯀꯣ ꯑꯩ ꯂꯥꯛꯇ꯭ꯔꯤ ꯐꯥꯎꯕ ꯑꯗꯨꯝ ꯅꯪ ꯂꯩꯕꯤꯔꯝꯃꯣꯀꯣ ꯑꯦꯁ ꯑꯗꯨꯗꯤ ꯊꯝꯂꯒꯦ